ꯍꯜꯂꯣ ꯆꯦꯡꯐꯨꯒ ꯀꯥꯡꯊꯣꯜꯒ ꯌꯥꯎꯒꯅꯤ ꯑꯌꯣꯞꯄ ꯃꯈꯜ ꯈꯔꯁꯨ ꯑꯥ ꯀꯔꯤ ꯍꯥꯏꯕ ꯑꯃꯨꯛꯀ ꯍꯥꯏꯕꯤꯔꯛꯑꯣ ꯑꯪ ꯌꯥꯎꯏ ꯑꯗꯨꯗꯤ ꯂꯤꯁꯤꯡ ꯌꯥꯡꯈꯩ ꯂꯤꯁꯤꯡ ꯌꯥꯡꯈꯩꯗꯒꯤ ꯍꯧꯔꯒ ꯂꯥꯈ ꯑꯅꯤ ꯐꯥꯎꯕ ꯂꯩ ꯑꯥ ꯐꯪꯅꯤ ꯂꯣꯏꯃꯛ ꯁꯨꯅ ꯑꯥ ꯎꯄꯨꯒ ꯀꯥꯡꯊꯣꯜꯒꯁꯨ ꯁꯦꯠ ꯁꯦꯠ ꯑꯣꯏꯅ ꯂꯩꯌꯦ ꯁꯇꯔꯗꯦꯒ ꯁꯟꯗꯦꯒ ꯍꯥꯡꯖꯗꯦ ꯑꯇꯣꯞꯄ ꯃꯇꯝꯗꯗꯤ ꯄꯨꯡ ꯇꯔꯥꯗꯒꯤꯅ ꯄꯨꯡ ꯇꯔꯦꯠ ꯐꯥꯎ ꯑꯗꯨꯝ ꯂꯣꯏꯅ ꯍꯥꯡꯖꯩ ꯑꯍꯣꯏ ꯌꯥꯒꯅꯤ ꯑꯗꯨꯃꯥꯏꯅ ꯌꯥꯝ ꯂꯧꯕꯤꯒꯗꯧ ꯑꯣꯏꯔꯗꯤ ꯇꯦꯟ ꯄꯥꯔꯁꯦꯟ ꯇꯥꯕ ꯉꯝꯖꯒꯅꯤ ꯍꯣꯏ ꯑꯩꯈꯣꯏꯒꯤꯗꯤ ꯌꯥꯝ ꯂꯥꯏꯕꯛ ꯐꯕꯅꯤ ꯑꯣꯐꯔꯁꯤꯡꯁꯨ ꯂꯣꯏꯁꯤꯟꯈꯤꯕ ꯑꯣꯏꯗꯅ ꯑꯇꯣꯞꯄ ꯊꯣꯏꯗꯣꯛꯄ ꯂꯩꯌꯦ ꯀ꯭ꯂꯤꯌꯥꯔꯦꯟꯁ ꯁꯦꯜ ꯃꯇꯝꯒꯨꯝꯕ ꯑꯣꯏꯔꯗꯤ ꯈꯔ ꯑꯣꯐꯔꯁꯨ ꯂꯩꯒꯗꯕꯅꯤ ꯆꯥꯛꯀꯧꯕꯒꯤ ꯗꯤꯁꯀꯥꯎꯟꯁꯦ ꯑꯩꯈꯣꯏꯅ ꯗꯨꯔꯒꯥ ꯄꯨꯖꯥꯒꯤ ꯁꯤꯒ ꯄꯨꯟꯁꯤꯜꯂꯒ ꯄꯤꯈꯤꯕꯅꯤ ꯂꯣꯏꯈꯤꯕꯗ ꯉꯥꯏꯔꯤꯕ ꯍꯣꯏ ꯍꯣꯏ